ꯑꯩꯈꯣꯏꯒꯤ ꯀꯛꯆꯤꯡꯒꯤ ꯑꯣꯏꯅꯗꯤ ꯍꯣꯁꯄꯤꯇꯥꯜꯁꯨ ꯀꯛꯆꯤꯡ ꯃꯅꯨꯡꯗ ꯂꯩꯖꯕ ꯑꯗꯨꯒ ꯂꯝꯕꯤ ꯂꯝꯕꯤ ꯊꯣꯡꯒꯤ ꯈꯨꯗꯣꯡ ꯆꯥꯗꯕ ꯀꯩꯗꯧꯗꯕ ꯑꯝꯇ ꯂꯩꯇꯕꯅ ꯃꯔꯝ ꯑꯣꯏꯔꯒ ꯍꯣꯁꯄꯤꯇꯥꯟ ꯑꯃ ꯆꯠꯄꯗ ꯃꯤꯅꯤꯠ ꯃꯉꯥꯒꯤ ꯂꯝꯕꯤꯇ ꯑꯣꯏꯖꯩ